ꯍꯧꯖꯤꯛꯀꯤ ꯃꯇꯝꯗꯗꯤ ꯍꯤꯔꯝ ꯈꯨꯗꯤꯡꯃꯛꯇ ꯏꯂꯦꯛꯇ꯭ꯔꯣꯅꯤꯛꯀꯤ ꯃꯇꯝ ꯑꯣꯏꯔꯦ ꯑꯦꯅꯤ ꯊꯕꯛ ꯑꯃ ꯇꯧꯕꯗ ꯏꯂꯦꯛꯇ꯭ꯔꯣꯅꯤꯛ ꯉꯥꯛꯇꯅꯤ ꯍꯧꯖꯤꯛꯇꯤ ꯁꯦꯝꯕ ꯁꯥꯕ ꯏꯂꯦꯛꯇ꯭ꯔꯣꯅꯤꯛ ꯉꯥꯛꯇ ꯉꯥꯏꯔꯦ ꯈꯨꯠꯁꯥ ꯍꯩꯕ ꯑꯣꯏꯔꯒꯁꯨ ꯈꯨꯠꯁꯥ ꯍꯩꯕꯒꯤ ꯊꯥꯕꯛ ꯇꯧꯕꯗ ꯏꯂꯦꯛꯇ꯭ꯔꯣꯅꯤꯛꯀꯤ ꯄ꯭ꯔꯣꯗꯛꯁꯤꯡ ꯑꯗꯨꯝ ꯆꯪꯉꯦ ꯑꯗꯨꯅ ꯍꯤꯔꯝ ꯈꯨꯗꯤꯡꯃꯛꯇ ꯑꯉꯥꯡ ꯂꯥꯏꯔꯤꯛ ꯇꯝꯕꯕꯨ ꯑꯣꯏꯔꯣ ꯍꯧꯖꯤꯛꯇꯤ ꯁꯝꯅ ꯍꯥꯏꯔꯕꯗ ꯍꯥꯟꯅ ꯕꯣꯏꯗ ꯏꯔꯝꯕ ꯑꯗꯣ ꯍꯧꯖꯤꯛꯇꯤ ꯇꯦꯕ꯭ꯂꯦꯠ ꯀꯝꯄꯨꯇꯔ ꯁꯤꯖꯟꯅꯗꯨꯅ ꯑꯉꯥꯡ ꯂꯥꯏꯔꯤꯛ ꯂꯥꯏꯁꯨ ꯇꯝꯕꯗ ꯌꯨꯁ ꯇꯧꯔꯦ ꯑꯗꯨꯒ ꯕꯤꯖꯤꯅꯦꯁꯀꯤ ꯃꯔꯝꯗꯁꯨ ꯍꯥꯟꯅ ꯀꯦꯁ ꯑꯣꯏꯔꯝꯕꯗꯣ ꯍꯧꯖꯤꯛꯇꯤ ꯀꯦꯁꯂꯦꯁ ꯁꯤꯁꯇꯦꯝ ꯍꯥꯏꯗꯨꯅ ꯏꯂꯦꯛꯇ꯭ꯔꯣꯅꯤꯛꯀꯤ ꯁꯤꯁꯇꯦꯝ ꯃꯌꯥꯝ ꯑꯃ ꯌꯨꯁ ꯇꯧꯗꯨꯅ ꯕꯤꯖꯤꯅꯦꯁꯇꯁꯨ ꯏꯝꯄ꯭ꯔꯨꯚꯃꯦꯟꯠ ꯑꯣꯏꯍꯜꯂꯦ ꯑꯗꯨꯒ ꯂꯧꯎ ꯁꯤꯡꯉꯨꯕꯗ ꯍꯥꯏꯔꯣ ꯐꯥꯔꯃꯔꯁꯤꯡꯅ ꯋꯥꯅ ꯌꯣꯠꯄꯥꯛꯅ ꯊꯥꯡꯒꯣꯜꯅ ꯂꯦꯟꯗꯨꯅ ꯂꯧꯁꯤꯡ ꯎꯔꯝꯕ ꯑꯗꯣ ꯍꯧꯖꯤꯛꯇꯤ ꯏꯂꯦꯛꯇ꯭ꯔꯣꯅꯤꯛ ꯃꯦꯆꯤꯟ ꯃꯌꯥꯝ ꯑꯃ ꯊꯣꯛꯂꯛꯇꯨꯅ ꯃꯇꯝ ꯆꯪꯍꯟꯗ꯭ꯔꯦ ꯄꯩꯁꯥꯁꯨ ꯇꯤꯡꯍꯟꯗ꯭ꯔꯦ ꯂꯦꯕꯔꯁꯨ ꯍꯟꯗꯔꯛꯑꯦ ꯑꯗꯨꯅ ꯍꯧꯖꯤꯛꯇꯤ ꯍꯤꯔꯝ ꯈꯨꯗꯤꯡꯃꯛꯇ ꯏꯂꯦꯛꯇ꯭ꯔꯣꯅꯤꯛꯀꯤ ꯃꯇꯝ ꯍꯥꯏꯁꯤ ꯑꯣꯏꯔꯦ ꯑꯗꯩ ꯃꯤ ꯑꯃ ꯃꯥꯡꯈꯤꯕ ꯑꯣꯔ ꯃꯐꯝ ꯀꯔꯥꯏꯗ ꯂꯩꯒꯦ ꯗꯤꯇꯦꯛ ꯇꯧꯕꯗꯁꯨ ꯏꯂꯦꯛꯇ꯭ꯔꯣꯅꯤꯛ ꯂꯣꯏꯅ ꯁꯤꯖꯟꯅꯔꯦ ꯑꯗꯨꯅ ꯍꯤꯔꯝ ꯈꯨꯗꯤꯡꯃꯛꯇ ꯏꯂꯦꯛꯇ꯭ꯔꯣꯅꯤꯛ ꯉꯥꯛꯇ ꯉꯥꯏꯔꯦ ꯏꯂꯦꯛꯇ꯭ꯔꯣꯅꯤꯛꯀꯤ ꯑꯐꯕ ꯉꯥꯛꯇ ꯉꯥꯏꯔꯦ ꯍꯥꯏꯗꯨꯅꯤ ꯍꯥꯏꯖꯔꯤ